ꯑꯩꯅ ꯁ꯭ꯀꯨꯜꯗ ꯀ꯭ꯂꯥꯁ ꯂꯧꯔꯤꯉꯩ ꯃꯇꯝꯗ ꯑꯉꯥꯡꯁꯤꯡꯗ ꯋꯥꯏꯠ ꯕꯣꯔ꯭ꯗꯇ ꯅꯣꯠ ꯁꯤꯜꯍꯜꯂꯒ ꯑꯩꯅ ꯔꯥꯎꯟ ꯑꯃ ꯆꯠꯂꯨꯔꯒ ꯋꯥꯔꯛꯄꯗꯒꯤ ꯉꯥꯏꯍꯥꯛꯇꯪ ꯕꯦꯟꯁꯇꯨꯗ ꯉꯥꯏꯍꯥꯛꯇꯪ ꯐꯝꯗꯔꯝ ꯐꯝꯗꯔꯝꯃꯤ ꯃꯇꯝ ꯑꯗꯨꯗ ꯑꯩꯈꯣꯏ ꯁ꯭ꯀꯨꯜꯒꯤ ꯄ꯭ꯔꯤꯟꯁꯤꯄꯥꯜꯗꯨ ꯔꯥꯎꯟ ꯂꯥꯛꯂꯝꯃꯤ ꯔꯥꯎꯟ ꯂꯥꯛꯂꯝꯕ ꯃꯇꯝꯗ ꯃꯥꯅ ꯑꯩꯅ ꯐꯝꯃꯤꯗꯣ ꯃꯥꯅ ꯎꯔꯝꯃꯤ ꯑꯗꯣ ꯎꯕꯗꯒꯤ ꯀ꯭ꯂꯥꯁ ꯂꯣꯏꯔꯒ ꯑꯩꯕꯨ ꯄ꯭ꯔꯤꯟꯁꯤꯄꯥꯜ ꯔꯨꯝꯗ ꯂꯥꯛꯑꯣ ꯍꯥꯏꯅ ꯀꯧꯔꯛꯈꯤ ꯀꯧꯔꯛꯄꯁꯤꯗ ꯁꯥꯔ ꯄ꯭ꯔꯤꯟꯁꯤꯄꯥꯜꯅ ꯑꯩꯉꯣꯟꯗ ꯀꯔꯤꯒꯤꯅꯣ ꯅꯪꯅ ꯀ꯭ꯂꯥꯁ ꯇꯧꯔꯒ ꯑꯉꯥꯡꯁꯤꯡꯅ ꯏꯍꯜꯂꯒ ꯅꯪꯅ ꯐꯝꯃꯒ ꯂꯩꯔꯤꯗꯤ ꯍꯥꯏꯅ ꯑꯩꯉꯣꯟꯗ ꯉꯥꯡꯂꯛꯈꯤ ꯑꯗꯨꯒ ꯑꯩꯅ ꯐꯝꯃꯤꯗꯨꯁꯨ ꯑꯩꯁꯨ ꯄꯨꯡ ꯑꯃꯒ ꯃꯈꯥꯏꯃꯨꯛ ꯂꯦꯄꯛꯄꯗꯗꯤ ꯑꯩꯁꯨ ꯋꯥꯔꯛꯄꯒꯤ ꯁꯥꯔ ꯅꯍꯥꯛꯇꯪ ꯐꯝꯕꯅꯤ ꯍꯥꯏꯅꯕꯨꯗꯤ ꯑꯩꯅ ꯈꯨꯝꯖꯈꯤ ꯑꯗꯨꯕꯨ ꯁꯥꯔꯅ ꯁ꯭ꯀꯨꯜꯗ ꯂꯩꯔꯕꯗꯤ ꯋꯥꯔꯒꯗꯤ ꯅꯪ ꯑꯗꯨꯃꯥꯏꯅ ꯃꯈꯥ ꯇꯥꯕꯗꯤ ꯌꯥꯔꯣꯏ ꯅꯪꯅ ꯁ꯭ꯀꯨꯜ ꯀ꯭ꯂꯥꯁꯔꯨꯝ ꯑꯃꯗ ꯆꯪꯉꯒꯗꯤ ꯐꯖꯅ ꯀ꯭ꯂꯥꯁꯔꯨꯝ ꯑꯃꯒꯤ ꯗ ꯑꯣꯖꯥꯅ ꯇꯧꯒꯗꯕ ꯅꯊꯧꯗꯨ ꯇꯧ ꯍꯥꯏꯅ ꯑꯩꯉꯣꯟꯗ ꯍꯥꯏꯕꯤꯔꯛꯈꯤ ꯃꯁꯤꯒꯤ ꯅꯨꯃꯤꯠꯇꯒꯤ ꯑꯩ ꯃꯇꯨꯡꯗꯁꯨ ꯑꯩ ꯀ꯭ꯂꯥꯁ ꯔꯨꯝꯗ ꯆꯪꯕ ꯃꯇꯝꯗ ꯑꯩꯒꯤ ꯏꯁꯥꯒꯤ ꯑꯁꯣꯏꯕꯗ ꯑꯦꯛꯁꯦꯞ ꯇꯧꯖꯔꯒ ꯑꯩ ꯃꯇꯨꯡꯗ ꯑꯃꯨꯛ ꯍꯟꯅ ꯇꯧꯗꯅꯕ ꯑꯩꯁꯨ ꯍꯣꯠꯅꯈꯤ